ꯊꯋꯥꯏ ꯈ꯭ꯋꯥꯏꯗꯒꯤ ꯅꯨꯡꯉꯥꯏꯈꯤꯕ ꯍꯥꯏꯔꯒꯗꯤ ꯑꯩꯍꯥꯛꯅ ꯔꯤꯄꯨꯇꯦꯠ ꯏꯟꯁꯇꯤꯇ꯭ꯌꯨꯁꯟ ꯑꯃꯗ ꯇꯝꯕ ꯃꯇꯝꯗ ꯑꯩꯍꯥꯛꯅ ꯀꯨꯏꯖ ꯀꯝꯄꯤꯇꯤꯁꯟ ꯑꯃ ꯉꯝꯖꯩ ꯏꯟꯗꯤꯌꯟ ꯃꯦꯗꯤꯀꯦꯜ ꯑꯦꯁꯣꯁꯤꯌꯦꯁꯟꯅ ꯄꯥꯡꯊꯣꯛꯄ ꯔꯤꯝꯁ ꯖꯦꯅꯤꯝꯁ ꯁꯤꯖ ꯁꯤ ꯑꯦꯝ ꯁꯤ ꯐꯥꯔꯁ ꯇꯥꯖꯔꯛꯏ ꯁꯤꯖꯅ ꯑꯩꯍꯥꯛ ꯌꯥꯎꯖꯩ ꯁꯤꯖꯒꯤ ꯔꯤꯄ꯭ꯔꯖꯦꯟꯇꯦꯁꯟ ꯑꯣꯏꯅ ꯌꯥꯝ ꯊꯤꯅ ꯅꯨꯡꯉꯥꯏꯖꯈꯤ ꯑꯗꯨꯒ ꯈ꯭ꯋꯥꯏꯗꯒꯤ ꯅꯨꯡꯉꯥꯏꯈꯤꯗꯕ ꯃꯤꯀꯨꯞ ꯑꯃꯈꯛ ꯍꯥꯏꯌꯨ ꯍꯥꯏꯕ ꯇꯥꯔꯒꯗꯤ ꯑꯩꯍꯥꯛꯁꯦ ꯁꯤ ꯑꯥꯔ ꯀ꯭ꯂꯥꯁ ꯔꯤꯄ꯭ꯔꯖꯦꯟꯇꯦꯇꯤꯞ ꯑꯣꯏꯔꯝꯃꯤ ꯑꯗꯨꯗ ꯗꯥꯏꯔꯦꯛꯇꯔ ꯅꯠꯇ꯭ꯔꯒ ꯗꯤꯟꯅ ꯑꯩꯉꯣꯟꯗ ꯋꯥ ꯈꯔ ꯌꯥꯝꯅ ꯅꯨꯡꯉꯥꯏꯇꯕ ꯋꯥ ꯈꯔ ꯍꯥꯏꯈꯤ ꯑꯗꯨꯅ ꯑꯩ ꯁꯤ ꯑꯥꯔ ꯑꯣꯏꯕ ꯇꯣꯛꯈꯤ ꯑꯗꯨꯕꯨ ꯑꯩꯍꯥꯛꯅ ꯀꯣꯂꯦꯖꯀꯤ ꯃꯤꯡꯆꯠ ꯄꯨꯔꯛꯈꯤꯕ ꯃꯇꯝꯗ ꯗꯤꯟꯅ ꯑꯩꯕꯨ ꯊꯥꯒꯠꯄ ꯐꯣꯡꯗꯣꯛꯂꯛꯈꯤ ꯃꯈꯣꯏꯒꯤ ꯁꯤꯖꯒꯤ ꯑꯣꯖꯥꯁꯤꯡꯅ ꯑꯩꯍꯥꯛꯄꯨ ꯃꯁꯛ ꯈꯪꯈꯤ ꯑꯩꯍꯥꯛꯀꯤ ꯃꯤꯡꯆꯠ ꯑꯃ ꯈꯤꯟꯒꯠꯍꯟꯈꯤ ꯃꯁꯤꯅ ꯑꯩꯍꯥꯛꯀꯤ ꯈ꯭ꯋꯥꯏꯗꯒꯤ ꯅꯨꯡꯉꯥꯏꯈꯤꯕ ꯃꯤꯀꯨꯞ ꯍꯥꯏꯔꯒꯗꯤ